ꯑꯩꯒꯤ ꯃꯐꯝ ꯅꯠꯇ꯭ꯔꯒ ꯈꯨꯜꯒꯤ ꯃꯇꯥꯡꯗ ꯑꯩꯅ ꯇꯥꯖꯔꯛꯄ ꯃꯔꯨꯑꯣꯏꯕ ꯄꯨꯋꯥꯔꯤꯒꯤ ꯑꯣꯏꯕ ꯊꯧꯗꯣꯛ ꯅꯠꯇ꯭ꯔꯒ ꯋꯥꯔꯤ ꯑꯃꯗꯤ ꯋꯥꯡꯈꯩꯒꯤ ꯃꯩꯔꯥꯕ ꯈꯨꯕꯝ ꯑꯁꯤ ꯀꯩꯔꯛꯇ ꯂꯩ ꯋꯥꯡꯈꯩ ꯃꯩꯔꯥꯕ ꯀꯧꯕ ꯊꯧꯅꯥ ꯐꯔꯕ ꯂꯥꯟꯃꯤ ꯑꯃ ꯕ꯭ꯔꯤꯇꯤꯁꯀ ꯂꯥꯟꯊꯦꯡꯅꯕ ꯃꯇꯝꯗ ꯋꯥꯡꯈꯩ ꯃꯩꯔꯥꯕ ꯑꯁꯤ ꯊꯋꯥꯏ ꯊꯥꯈꯤ ꯃꯍꯥꯛꯄꯨ ꯅꯤꯡꯁꯤꯡꯕ ꯑꯣꯏꯅ ꯃꯁꯤꯗ ꯈꯨꯕꯝ ꯑꯣꯏꯅ ꯂꯩꯔꯤ